ꯔꯦꯁꯇꯨꯔꯦꯟ ꯑꯁꯤꯗ ꯂꯩꯕꯤꯔꯤꯕ ꯏꯆꯤꯜ ꯏꯅꯥꯎ ꯑꯩꯅ ꯑꯣꯔꯗꯔ ꯇꯧꯖꯔꯛꯏꯁꯤ ꯀꯣꯐꯤꯅꯤ ꯌꯥꯔꯒꯗꯤ ꯑꯩꯅ ꯇꯧꯖꯔꯤꯕ ꯑꯣꯔꯗꯔꯁꯤ ꯄꯥꯔꯁꯦꯜ ꯑꯣꯏꯅ ꯇꯧꯖꯒꯗꯕꯅꯤ ꯑꯗꯨꯅ ꯌꯥꯔꯤꯒꯩꯗꯤ ꯀꯣꯐꯤ ꯑꯁꯤ ꯃꯇꯝ ꯈꯤꯇꯪ ꯀꯨꯏꯅ ꯁꯥꯅꯕꯒꯤꯗꯃꯛꯇ ꯐ꯭ꯂꯥꯛꯁꯀꯨꯝꯕ ꯑꯃꯗ ꯍꯥꯞꯄꯤꯔꯛꯑꯣ ꯑꯗꯨꯨꯒ ꯄꯔꯁꯦꯜ ꯇꯧꯕꯤꯔꯛꯎ